ꯍꯜꯂꯣ ꯁꯤꯕꯨ ꯑꯦꯝ ꯑꯦꯝ ꯑꯥꯔ ꯁꯤ ꯈꯥꯡꯉꯕꯣꯛꯀꯤ ꯇꯤꯛꯀꯦꯠ ꯀꯥꯎꯟꯇꯔ ꯑꯣꯏꯕꯤꯔꯕ꯭ꯔꯣ ꯁꯤꯕꯣ ꯀꯩꯅꯣꯅꯦ ꯇꯤꯛꯀꯦꯠ ꯑꯃꯇ ꯂꯧꯖꯒꯦ ꯂꯥꯛꯆꯒꯦꯅ ꯇꯧꯕꯅꯦꯕꯀꯣ ꯑꯗꯣ ꯀꯃꯥꯏꯅ ꯇꯧꯕꯅꯣ ꯐꯤꯁꯦ ꯄꯥꯔ ꯄꯥꯔꯁꯟꯗꯅ ꯀꯃꯥꯏꯅ ꯇꯧꯕ ꯑꯗꯨꯒ ꯀꯩꯅꯣ ꯒꯥꯔꯤꯒꯤꯅ ꯀꯃꯥꯏꯅ ꯇꯧꯕ ꯑꯗꯨꯒꯤ ꯃꯇꯥꯡꯗ ꯈꯤꯇ ꯈꯪꯖꯅꯤꯡꯕ ꯑꯣ ꯑꯗꯣ ꯀꯩꯅꯣꯅꯦ ꯃꯅꯨꯡꯗ ꯔꯦꯁꯇꯨꯔꯦꯟꯒꯨꯝꯕ ꯂꯩꯕ꯭ꯔꯣ ꯍꯂꯥꯜ ꯐꯨꯠꯀ ꯐꯪꯕ꯭ꯔꯕꯁꯤꯕꯨ ꯀꯃꯥꯏꯅ ꯑꯣ ꯑꯣ ꯇꯥꯏꯃꯤꯡꯗꯤ ꯀꯃꯥꯏꯅ ꯇꯧꯏ ꯄꯨꯡ ꯀꯌꯥꯗꯒꯤ ꯀꯌꯥ ꯐꯥꯎ ꯑꯗꯨꯒ ꯑꯣ ꯑꯗꯣ ꯁꯨꯇꯤꯒ ꯍꯥꯏꯗꯤ ꯍꯥꯡꯕ ꯂꯣꯟꯕꯒ ꯑꯗꯨꯃꯥꯏꯅ ꯂꯩꯕ꯭ꯔꯥ ꯀꯃꯥꯏꯅ ꯇꯧꯒꯦꯕ ꯂꯣꯟꯕꯒꯤ ꯃꯇꯝ ꯅꯨꯃꯤꯠꯀ ꯂꯩꯕ꯭ꯔꯥ ꯑꯣ ꯌꯥꯝ ꯅꯨꯡꯉꯥꯏꯖꯔꯦ ꯑꯗꯨꯗꯤ ꯐꯔꯦ ꯐꯔꯦ ꯊꯦꯡꯛ ꯌꯨ ꯊꯦꯡꯛ ꯌꯨ